ꯃꯥꯒꯤ ꯀꯩꯅꯣꯗꯨ ꯂꯣꯟꯕꯗ ꯐꯖꯗꯕ ꯐꯖꯗꯕ ꯏꯂꯟ ꯂꯟꯕꯗꯨ ꯎꯕꯗ ꯃꯤꯗꯨꯅ ꯑꯩꯗꯤ ꯁꯤꯗꯤ ꯄꯥꯝꯗꯦ ꯁꯨꯃꯥꯏꯅ ꯇꯧꯕꯁꯤꯗꯤ ꯑꯃꯨꯛ ꯂꯣꯟꯕꯤꯔꯛꯑꯣ ꯍꯥꯏꯕꯗ ꯍꯟꯇꯣꯛꯄꯗꯤ ꯌꯥꯗꯕ ꯄꯣꯠ ꯑꯣꯏꯕꯅꯤꯅ ꯍꯟꯕ ꯌꯥꯗꯕ ꯄꯣꯠ ꯑꯣꯏꯕꯅꯤꯅ ꯑꯃꯨꯛ ꯃꯤꯗꯨꯗ ꯆꯞ ꯃꯥꯟꯅꯕ ꯄꯣꯠꯇꯨ ꯂꯩꯔꯒ ꯃꯆꯨ ꯆꯞ ꯃꯥꯟꯅꯕ ꯄꯣꯠꯁꯛ ꯆꯞ ꯃꯥꯟꯅꯕ ꯐꯤꯗꯥ ꯆꯞ ꯃꯥꯟꯅꯕ ꯂꯩꯔꯒ ꯑꯃꯨꯛ ꯅꯧꯅ ꯑꯍꯥꯟꯕ ꯁꯤꯡꯗꯝꯕ ꯑꯣꯏꯕꯅꯤꯅ ꯍꯣꯏ ꯈꯨꯠꯁꯤ ꯃꯥꯟꯅꯗ꯭ꯔꯒꯗꯤ ꯐꯅꯦꯛ ꯂꯣꯟꯕ ꯍꯥꯏꯕ ꯑꯁꯤꯃꯛꯇꯕꯨ

ꯂꯣꯜꯂꯒ ꯐꯖꯅ ꯃꯉꯣꯟꯗ ꯄꯤꯕꯤꯈꯤ ꯃꯥꯁꯨ ꯍꯔꯥꯎꯖꯈꯤ ꯃꯥꯅ ꯑꯩ ꯁꯤ ꯑꯣꯏꯔꯗꯤ ꯐꯔꯦ ꯑꯩ ꯍꯥꯟꯅꯒꯤꯗꯨꯗꯤ ꯉꯝꯃꯔꯣꯏ ꯍꯥꯏ ꯑꯗꯨꯕꯨ ꯐꯖꯗꯕ ꯑꯁꯣꯏꯕ ꯄꯣꯠꯇꯨꯗꯤ ꯑꯩꯅ ꯑꯩꯒꯤ ꯑꯣꯏꯍꯧꯔꯦ ꯑꯣꯏꯍꯧꯔꯕꯅꯤꯅ ꯃꯥꯒꯤꯗꯨꯗꯤ ꯐꯖꯕ ꯄꯤꯕꯤꯈ꯭ꯔꯕꯅꯤꯅ ꯃꯤꯅ ꯃꯇꯨꯡꯗꯁꯨ ꯑꯗꯨꯕꯨꯗꯤ ꯑꯍꯥꯟꯕ ꯁꯣꯏꯈ꯭ꯔꯒꯁꯨ ꯃꯇꯨꯡꯗ ꯑꯩꯅ ꯁꯤꯡꯉꯒ ꯆꯞ ꯃꯥꯟꯅꯕꯗ ꯄꯤꯈ꯭ꯔꯕꯅꯤꯅ ꯃꯥꯅ ꯁꯣꯏꯗ꯭ꯔꯦ ꯈꯟꯖꯗꯨꯅ ꯑꯃꯨꯛ ꯑꯩꯉꯣꯟꯗꯁꯨ ꯃꯊꯪ ꯑꯗꯨꯝ ꯑꯣꯗꯔ ꯄꯤꯕꯤ